ꯁꯣꯔꯠ ꯕꯤꯗꯤꯑꯣꯒꯤ ꯑꯣꯏꯅꯗꯤ ꯖꯒꯣꯏꯒꯤ ꯑꯣꯏꯅ ꯌꯦꯡꯖꯩ ꯑꯗꯣ ꯁꯣꯁꯤꯌꯦꯜ ꯃꯦꯗꯤꯌꯥꯗ ꯑꯩꯅ ꯄꯥꯝꯖꯅ ꯌꯦꯡꯕ ꯖꯒꯣꯏꯒꯤ ꯃꯤ ꯍꯥꯏꯔꯒꯗꯤ ꯁꯣꯃꯥꯒꯨꯝꯕ ꯕꯂꯥꯒꯨꯝꯕ ꯔꯣꯁꯤꯕꯤꯅꯥꯒꯨꯝꯕ ꯃꯈꯣꯏ ꯁꯤꯒꯨꯝꯕ ꯈꯔ ꯑꯗꯨꯝ ꯌꯦꯡꯖꯩ